ꯑꯥ ꯍꯜꯂꯣ ꯁꯤꯁꯦ ꯑꯣꯖꯥ ꯇꯃꯔ ꯅꯠꯇ꯭ꯔꯣ ꯑꯣ ꯅꯪ ꯅꯪ ꯉꯁꯥꯏ ꯀꯣꯜ ꯇꯧꯔꯛꯑꯝꯕꯅꯦꯕꯀꯣ ꯑꯗꯨꯗ ꯑꯩꯁꯦ ꯊꯕꯛꯁꯦ ꯆꯤꯟꯕ ꯑꯗꯨꯒꯤ ꯐꯣꯟꯗꯣ ꯄꯥꯏꯈꯠꯄ ꯅꯪꯍꯧꯗ꯭ꯔꯕꯅꯦꯕ ꯑꯗꯨ ꯀꯩ ꯂꯩꯔꯒꯦ ꯅꯪ ꯀꯣꯜ ꯇꯧꯔꯛꯄꯗꯣ ꯑꯣ ꯍꯣꯏ ꯑꯥ ꯆꯣ ꯆꯣ ꯍꯣꯏ ꯍꯣꯏ ꯈꯪꯉꯦ ꯈꯪꯉꯦ ꯍꯣꯏ ꯈꯪꯈ꯭ꯔꯦ ꯑꯣꯖꯥꯁꯤ ꯌꯥꯝꯃꯟꯕꯗꯨꯗ ꯈꯔ ꯀꯣꯟꯐ꯭ꯌꯨꯁ ꯆꯠꯂꯕ ꯑꯩꯁꯦ ꯑꯗꯨꯒꯤꯀꯣ ꯎꯝ ꯎꯝ ꯎꯝ ꯑꯣ ꯍꯣꯏ ꯍꯣꯏ ꯍꯣꯏ ꯎꯝ

ꯎꯝ ꯍꯣꯏ ꯍꯣꯏ ꯑꯩꯈꯣꯏ ꯍꯌꯦꯡ ꯍꯧꯔꯅꯤ ꯎꯝ ꯎꯝ ꯎꯝ ꯑꯥ ꯑꯥ ꯑꯥ ꯑꯥ ꯎꯝ ꯑꯥ ꯑꯥ ꯑꯣ ꯍꯣꯏ ꯍꯣꯏ ꯑꯩꯈꯣꯏꯁꯦ ꯑꯍꯥꯟꯕꯗ ꯁ꯭ꯀꯨꯜꯗ ꯂꯥꯛꯈ꯭ꯔꯕ ꯃꯇꯨꯡꯗ ꯄ꯭ꯔꯤꯟꯁꯤꯄꯥꯜꯒꯤ ꯔꯨꯝꯗ ꯆꯪꯂꯒ ꯁꯤꯛꯅꯦꯆꯔ ꯍꯥꯟꯅ ꯇꯧꯍꯜꯂꯦꯕ ꯃꯣꯏꯅ ꯍꯥꯏꯗꯤ ꯏꯟꯚꯤꯖꯤꯂꯦꯇꯔꯁꯤꯡꯁꯦ ꯌꯧꯔꯛꯄ꯭ꯔꯥ ꯌꯧꯔꯛꯇꯕ꯭ꯔꯥ ꯍꯥꯏꯅ ꯌꯦꯡꯅꯤꯡꯉꯥꯏꯒꯤ ꯀꯣ ꯑꯗꯨ ꯆꯪꯈ꯭ꯔꯕ ꯃꯇꯨꯡꯗ ꯁꯤꯛꯅꯦꯆꯔ ꯇꯧꯊꯣꯛꯈ꯭ꯔꯕ ꯃꯇꯨꯡꯗ ꯑꯃꯨꯛ ꯑꯩꯈꯣꯏꯁꯦ ꯁ꯭ꯇꯥꯐ ꯔꯨꯝꯗ ꯆꯠꯂꯒꯀꯣ ꯁ꯭ꯇꯥꯐ ꯔꯨꯝꯗꯒꯤ ꯑꯩꯈꯣꯏ ꯃꯁꯥ ꯃꯁꯥꯒꯤ ꯄꯦꯄꯔꯁꯦ ꯂꯧꯔꯒ ꯑꯩꯈꯣꯏ ꯀ꯭ꯂꯥꯁꯔꯨꯝꯗ ꯆꯪꯒꯗꯧꯕꯅꯦꯕ ꯎꯝ ꯀ꯭ꯂꯥꯁꯔꯨꯝꯗ ꯆꯪꯈ꯭ꯔꯕ ꯃꯇꯨꯡꯗ ꯁ꯭ꯇꯨꯗꯦꯟ ꯈꯣꯏ ꯂꯣꯏꯅ ꯂꯥꯛꯇ꯭ꯔꯤꯐꯥꯎꯕꯗꯤ ꯄꯦꯄꯔ ꯌꯦꯟꯕ ꯌꯥꯗꯕꯅꯦꯕ ꯎꯝ ꯑꯗꯣ ꯍꯣꯏ ꯃꯇꯝꯕꯨ ꯌꯧꯔꯗꯤ ꯑꯗꯨꯝ ꯌꯦꯟꯗꯤ ꯌꯦꯟꯕ ꯌꯥꯏ ꯑꯗꯨꯕꯨ ꯃꯇꯝ ꯌꯧꯗ꯭ꯔꯤ ꯐꯥꯎꯕꯗꯤ ꯌꯦꯜꯍꯟꯗꯕꯅꯦꯕ ꯎꯝ ꯑꯗꯨꯒ ꯄꯦꯄꯔ ꯌꯦꯟꯕ ꯂꯣꯏꯈ꯭ꯔꯕ ꯃꯇꯨꯡꯗ ꯀꯣꯏꯁꯟ ꯄꯦꯄꯔꯁꯦ ꯌꯦꯟꯗ꯭ꯔꯤꯉꯩꯗ ꯃꯣꯏꯅ ꯕꯦꯜ ꯍꯥꯟꯅ ꯌꯩꯕꯤꯔꯛꯀꯅꯦꯕꯀꯣ ꯑꯗꯨ ꯌꯩꯈ꯭ꯔꯕ ꯃꯇꯨꯡꯗ ꯀꯣꯏꯁꯟ ꯄꯦꯄꯔ ꯌꯦꯜꯂꯒ ꯁꯤꯛꯅꯦꯆꯔ ꯍꯣꯔꯦꯟ ꯇꯧꯒꯗꯧꯕꯅꯦꯕꯀꯣ ꯑꯗꯨ ꯑꯩꯈꯣꯏ ꯄ꯭ꯔꯤꯟꯁꯤꯄꯜꯁꯦ ꯌꯥꯝ ꯁ꯭ꯇꯔꯤꯛ ꯑꯣꯏꯕꯅꯤꯅ ꯑꯉꯥꯡꯈꯣꯏꯁꯦ ꯂꯦꯡꯕ ꯈꯣꯠꯄ ꯌꯥꯗꯕꯅꯦ ꯈꯔ ꯆꯦꯛꯁꯤꯟꯗ꯭ꯔꯗꯤ ꯌꯥꯗꯦꯕꯀꯣ ꯑꯥ ꯑꯥ ꯑꯥ ꯑꯥ ꯑꯥ ꯎꯝ ꯎꯝ

ꯎꯝ ꯎꯝ ꯎꯝ ꯎꯝ ꯎꯝ ꯍꯣꯏ ꯑꯗꯨꯕꯨꯗꯤ ꯑꯗꯨꯝ ꯑꯦꯛꯁꯄ꯭ꯂꯦꯟꯒꯨꯝꯕ ꯇꯧꯕꯗꯤꯀꯣ ꯀꯥꯏꯗꯦ ꯑꯗꯨꯕꯨ ꯀꯣꯏꯁꯟ ꯑꯦꯛꯁꯄ꯭ꯂꯦꯟ ꯇꯧꯕꯤꯕꯗꯤ ꯌꯥꯏꯌꯦ ꯌꯥꯏ ꯀꯥꯏꯗꯦ ꯑꯗꯨꯕꯨꯗꯤ ꯎꯝ ꯎꯝ ꯎꯝ ꯑꯥ ꯎꯝ ꯑꯦ ꯀꯥꯏꯗꯦ ꯀꯥꯏꯗꯦꯗ ꯑꯗꯨꯝ ꯈꯪꯗꯕ ꯂꯩꯔꯗꯤ ꯑꯗꯨꯝ ꯐꯣꯟ ꯇꯧꯔꯛꯑꯣ ꯌꯥꯏꯌꯦ ꯎꯝ ꯑꯗꯣ ꯎꯝ ꯍꯣꯏ ꯍꯣꯏ ꯑꯗꯨꯗꯤ ꯍꯌꯦꯡ ꯑꯗꯨꯝ ꯊꯦꯡꯅꯔꯁꯦꯀꯣ ꯎꯝ ꯎꯝ ꯍꯣꯏ ꯍꯣꯏ ꯑꯆꯥ ꯑꯆꯥ ꯎꯝ ꯎꯝ